ꯑꯩꯈꯣꯏꯒꯤ ꯊꯪꯅꯕꯗ ꯑꯩꯈꯣꯏ ꯂꯩ ꯊꯥꯕꯒꯤ ꯀꯩꯅꯣ ꯇꯧꯕꯁꯦ ꯃꯥꯁꯦ ꯍꯩꯇꯕꯗꯒꯤ ꯑꯩꯉꯣꯟꯗ ꯍꯥꯏꯔꯛꯄꯗꯒꯤ ꯑꯩꯅ ꯁꯨꯃꯥꯏꯟ ꯇꯧꯅ ꯂꯩ ꯂꯩ ꯊꯥꯕꯒꯤ ꯃꯑꯣꯡꯁꯦ ꯁꯨꯃꯥꯏ ꯁꯨꯃꯥꯏ ꯇꯧꯒꯗꯕꯅꯤ ꯏꯁꯤꯡ ꯏꯁꯤꯡ ꯏꯁꯤꯡ ꯆꯥꯏꯕꯒꯤ ꯃꯇꯝ ꯑꯗꯒꯤ ꯂꯩꯕꯥꯛꯁꯦ ꯐꯖꯅ ꯀꯨꯞꯅ ꯌꯥꯜꯂꯒ ꯁꯨꯃꯥꯏꯅ ꯇꯧꯔ ꯁꯤꯒꯤ ꯆꯥꯡ ꯂꯨꯅ ꯇꯧꯔꯒ ꯑꯗꯩ ꯇꯤꯟ ꯇꯥꯔꯛꯄ ꯃꯇꯝꯗꯅ ꯁꯤꯒꯤ ꯍꯤꯗꯥꯛꯁꯦ ꯇꯧꯒꯗꯕꯅꯤ ꯈꯣꯠꯀꯗꯕꯅꯤ ꯇꯧꯕꯗꯨ ꯐꯖꯅ ꯑꯩꯅ ꯃꯉꯣꯟꯗ ꯇꯥꯛꯄꯤꯔꯒ ꯂꯩꯁꯤ ꯁꯨꯃꯥꯏꯅ ꯇꯧꯔꯒ ꯊꯥꯏ ꯑꯗꯣ ꯃꯉꯣꯟꯗ ꯇꯥꯛꯊꯣꯛꯎꯕ ꯍꯥꯏꯁꯦ ꯑꯩꯉꯣꯟꯗꯁꯨ ꯌꯥꯝꯅ ꯀꯥꯟꯅꯕ ꯑꯃ ꯐꯪꯉꯦ ꯑꯩꯉꯣꯟꯗꯁꯨ ꯑꯦꯛꯁꯄꯔꯦꯟꯁꯇꯨ ꯌꯥꯝ ꯍꯦꯟꯒꯠꯂꯦ ꯍꯥꯏꯒꯠꯂꯦ ꯑꯗꯨꯗꯨꯒ ꯃꯥꯒꯤ ꯑꯣꯏꯅꯁꯨ ꯑꯩꯅ ꯇꯥꯛꯈ꯭ꯔꯃꯤꯅ ꯃꯥꯁꯨ ꯍꯩꯍꯧꯔꯦ ꯑꯗꯨꯒꯨꯝꯕꯒꯤ ꯀꯥꯟꯅꯕꯗꯨ ꯑꯗꯨꯗꯤ ꯂꯩ